ꯑꯩꯈꯣꯏꯅ ꯄꯦꯟꯇꯤꯡ ꯇꯧꯕ ꯃꯇꯝꯗ ꯁꯤꯖꯤꯟꯅꯔꯤꯁꯦ ꯑꯅꯝꯕꯅ ꯄꯦꯟꯁꯤꯜ ꯁꯤꯖꯤꯟꯅꯔꯦ ꯀꯂꯔ ꯑꯗꯒꯤ ꯏꯔꯦꯖꯔ ꯑꯗꯒꯤ ꯇꯣꯉꯥꯟꯅ ꯏꯪꯁꯨ ꯁꯤꯖꯤꯟꯅꯩ ꯑꯗꯨꯒ ꯑꯩꯈꯣꯏꯅ ꯁꯤꯖꯤꯟꯅꯔꯤꯁꯦ ꯑꯅꯝꯕꯅ ꯕꯨꯛ ꯏꯁꯇꯣꯔꯗ ꯐꯪꯕ ꯑꯩꯈꯣꯏꯒꯤ ꯄꯦꯟꯇꯤꯡꯒꯤ ꯃꯦꯇꯦꯔꯤꯌꯦꯜꯁꯤꯡꯁꯦ ꯑꯅꯝꯕꯅ ꯂꯣꯏ ꯁꯤꯖꯤꯟꯅꯩ ꯍꯥꯏꯇꯥꯔꯦ ꯇꯣꯉꯥꯟꯅ ꯄꯦꯟꯇꯤꯡ ꯃꯆꯨ ꯅꯥꯏꯗꯕ ꯍꯥꯏꯇꯥꯔꯦ ꯎꯐꯨꯟ ꯋꯥꯏꯐꯨꯟꯗꯧꯅ ꯇꯧꯕ ꯃꯍꯤ ꯅꯠꯇꯕ ꯄꯦꯟꯇꯤꯡꯒꯤ ꯃꯆꯨ ꯀꯜꯂꯔ ꯑꯩꯈꯣꯏꯅ ꯏꯁꯤꯡ ꯍꯥꯞꯄꯒ ꯁꯤꯖꯤꯟꯅꯕ ꯑꯗꯨꯒꯨꯝꯕꯁꯨ ꯃꯌꯥꯝ ꯂꯩ ꯑꯗꯨꯒ ꯑꯩꯈꯣꯏ ꯏꯁꯥꯅ ꯁꯦꯝꯖꯕꯁꯨ ꯂꯩꯔꯦ ꯑꯗꯨꯒ ꯑꯗꯨꯃꯥꯏꯅ ꯇꯧꯔꯒ ꯑꯩꯈꯣꯏꯅ ꯄꯦꯟꯇꯤꯡꯁꯦ ꯌꯦꯛꯆꯕꯅꯤ ꯑꯗꯨꯒ ꯄꯦꯟꯇꯤꯡ ꯇꯧꯕ ꯃꯇꯝꯗ ꯄꯦꯟꯁꯤꯜ ꯀꯣꯂꯣꯝꯁꯨ ꯁꯤꯖꯦꯟꯅꯩ ꯍꯥꯏꯇꯥꯔꯦ